ꯍꯂꯣ ꯏꯌꯥ ꯑꯥ ꯑꯣꯖꯥ ꯑꯩꯈꯣꯏꯗꯤ ꯑꯩꯈꯣꯏ ꯂꯥꯛꯀꯗꯧꯕꯁꯦ ꯀꯩꯅꯣꯒꯤ ꯍꯌꯦꯡ ꯑꯣꯏꯅ ꯂꯥꯛꯑꯒꯦ ꯑꯗꯨ ꯑꯩꯈꯣꯏ ꯂꯥꯛꯑꯒꯅꯗꯤ ꯑꯩꯈꯣꯏ ꯃꯤ ꯑꯍꯨꯝ ꯑꯍꯨꯝꯒꯨꯝꯕꯗꯤ ꯁꯨꯕ ꯌꯥꯏ ꯑꯗꯨ ꯀꯛꯆꯤꯡꯗꯒꯤꯅ ꯃꯣꯔꯦ ꯐꯥꯎꯕꯃꯈꯩ ꯂꯥꯛꯄꯁꯦ ꯑꯁꯤ ꯍꯥꯏꯗꯤ ꯀꯌꯥꯝ ꯌꯥꯝꯅ ꯄꯨꯡ ꯀꯌꯥꯃꯨꯛꯀꯤ ꯆꯥꯡ ꯆꯪꯒꯅꯤ ꯑꯗꯨꯒ ꯂꯝꯕꯤꯗꯤ ꯐꯔꯤꯕ꯭ꯔꯥ ꯐꯠꯇꯕ꯭ꯔꯥ ꯑꯣ ꯃꯣꯔꯦꯗꯕꯨ ꯀꯔꯤ ꯀꯔꯤ ꯄꯣꯠꯆꯩ ꯐꯪꯕꯅꯣ ꯑꯗꯨꯒ ꯍꯥꯏꯗꯤ ꯃꯤ ꯀꯌꯥꯝ ꯌꯥꯝꯅ ꯂꯩꯕꯅꯣ ꯑꯗꯨꯝ ꯃꯤꯅ ꯁꯨꯝ ꯍꯥꯏꯅꯕ ꯃꯇꯝꯗꯅꯦꯕꯀꯣ ꯀꯣꯟꯗꯣꯡ ꯂꯥꯏꯔꯦꯝꯕꯤꯗꯨ ꯆꯠꯄ ꯃꯇꯝꯗ ꯈꯨꯔꯨꯝꯗ꯭ꯔꯗꯤ ꯌꯥꯗꯦ ꯍꯥꯏꯕ ꯑꯃꯁꯨ ꯍꯥꯏꯐꯦꯠ ꯍꯥꯏꯅꯕ ꯑꯣ ꯑꯗꯣ ꯀꯔꯤ ꯀꯔꯤ ꯄꯣꯠ ꯆꯩꯗꯤ ꯈꯔ ꯈꯔ ꯍꯣꯡꯅ ꯐꯪꯕꯅꯣ ꯐꯤꯔꯣꯜ ꯑꯗꯒꯤ ꯄꯣꯠꯆꯩ ꯑꯇꯩ ꯑꯇꯩꯗꯤ ꯀꯩꯀꯩ ꯐꯪꯒꯦ ꯑꯗꯨ ꯍꯧꯖꯤꯛ ꯌꯣꯡꯆꯥꯛ ꯄꯨꯊꯣꯂꯛꯄ ꯌꯣꯡꯆꯥꯛ ꯄꯨꯊꯣꯛꯄꯒꯤ ꯃꯇꯝꯗꯤ ꯑꯣꯏꯔꯤꯕ꯭ꯔꯣ ꯑꯣꯏꯗꯕ꯭ꯔꯣ ꯍꯥꯏ ꯃꯄꯨꯟ ꯃꯄꯨꯟ ꯍꯥꯏꯔꯤꯁꯤ ꯃꯄꯨꯟ ꯑꯃꯃꯝꯗ ꯑꯥ ꯑꯗꯨ ꯂꯩꯐꯝ ꯆꯥꯐꯝꯗꯤ ꯀꯔꯝ ꯀꯔꯝꯕ ꯀꯔꯝꯕ ꯃꯑꯣꯡꯗꯗꯤ ꯍꯥꯏꯗꯤ ꯍꯣꯏꯍꯣꯏ ꯍꯣꯏꯍꯣꯏ ꯑꯥ ꯊꯝꯃꯦ ꯊꯝꯃꯦ ꯊꯝꯃꯦ